ꯑꯩꯒꯤ ꯋꯥꯈꯜꯗ ꯌꯣꯒꯥ ꯍꯧꯕꯒꯤ ꯆꯥꯅꯕ ꯆꯍꯤ ꯑꯁꯤ ꯗꯤ ꯆꯍꯤ ꯇꯔꯨꯛ ꯆꯍꯤ ꯇꯔꯨꯛ ꯅꯤ ꯑꯗꯨꯒ ꯅꯍꯥ ꯑꯣꯏꯔꯤꯉꯩꯗ ꯌꯣꯒꯥ ꯇꯝꯕ ꯍꯧꯕꯒꯤ ꯀꯥꯟꯅꯕꯁꯤꯡ ꯑꯗꯣ ꯗꯤ ꯍꯥꯏꯗꯤ ꯕ꯭ꯔꯦꯟ ꯐꯍꯟꯕ ꯑꯗꯩꯗꯤ ꯅꯤꯁꯥ ꯅꯨꯡꯁꯥ ꯆꯥꯕꯗꯒꯤ ꯂꯥꯞꯊꯣꯛꯄ ꯍꯛꯆꯥꯡ ꯅꯨꯡꯉꯥꯏꯍꯟꯕ ꯂꯥꯏꯅꯥ ꯇꯤꯟꯅꯥ ꯄꯣꯛꯀꯗ ꯀꯌꯥꯗꯣ ꯌꯣꯒꯥ ꯁꯥꯟꯅꯕꯅ ꯉꯥꯛꯊꯣꯛꯄ ꯑꯗꯩꯗꯤ ꯋꯥꯈꯜ ꯏꯪꯍꯟꯕ ꯑꯦꯡꯖꯥꯏꯇꯤ ꯂꯩꯔꯝꯕꯁꯨ ꯌꯣꯒꯥ ꯁꯥꯟꯅꯕꯗꯒꯤ ꯐꯍꯟꯕ ꯍꯥꯏꯗꯤ ꯌꯣꯒꯥ ꯅꯍꯥ ꯑꯣꯏꯔꯤꯉꯩꯗ ꯌꯣꯒꯥ ꯁꯥꯟꯅꯕꯗꯒꯤ ꯀꯥꯟꯅꯕꯁꯤꯡ ꯑꯁꯦ